ꯏꯁꯃꯥꯔꯠ ꯐꯣꯟꯒꯤ ꯀꯥꯟꯅꯕ ꯈꯔ ꯍꯥꯏ ꯇꯥꯔꯒꯗꯤ ꯑꯩꯈꯣꯏꯅ ꯏꯁꯃꯥꯔꯠ ꯐꯣꯟꯁꯦ ꯄꯥꯏꯔꯛꯄꯗꯒꯤ ꯑꯩꯈꯣꯏꯅ ꯈꯪꯉꯝꯗꯕ ꯎꯔꯝꯗꯕ ꯃꯌꯥꯝ ꯑꯃꯁꯨ ꯎꯔꯛꯑꯦ ꯑꯩꯈꯣꯏꯅ ꯈꯪꯅꯤꯡꯕ ꯄꯣꯠ ꯍꯥꯏ ꯇꯥꯔꯒꯗꯤ ꯑꯩꯈꯣꯏꯅ ꯑꯩꯈꯣꯏꯒꯤ ꯑꯩꯈꯣꯏꯅ ꯐꯪꯗꯕ ꯑꯩꯈꯣꯏꯅ ꯈꯪꯗꯕ ꯑꯩꯈꯣꯏꯅ ꯈꯪꯗꯕ ꯄꯣꯠꯁꯤꯗ ꯑꯩꯈꯣꯏꯅ ꯑꯗꯨꯝ ꯏꯁꯃꯥꯔꯠ ꯐꯣꯟꯒꯤ ꯃꯇꯦꯡꯗꯒꯤ ꯑꯩꯈꯣꯏꯅ ꯈꯪꯕ ꯉꯝꯃꯦ ꯑꯩꯈꯣꯏꯅ ꯋꯥꯔꯤ ꯁꯥꯟꯅꯅꯤꯡꯕ ꯂꯩ ꯇꯥꯔꯒꯗꯤ ꯑꯩꯈꯣꯏꯅ ꯈꯣꯡꯅ ꯆꯠꯂꯒ ꯍꯥꯏꯗꯤ ꯄꯣꯁ ꯃꯦꯟꯗ ꯑꯩꯈꯣꯏꯅ ꯆꯤꯊꯤ ꯊꯥꯕꯁꯤꯡꯗ ꯆꯤꯊꯤ ꯊꯥꯗ꯭ꯔꯒꯁꯨ ꯑꯩꯈꯣꯏꯅ ꯐꯣꯟꯁꯦ ꯏꯁꯃꯥꯔꯠ ꯐꯣꯟ ꯊꯣꯛꯂꯛꯄꯗꯒꯤ ꯏꯁꯃꯥꯔꯠ ꯐꯣꯟꯒꯤ ꯃꯇꯦꯡꯗꯒꯤ ꯑꯩꯈꯣꯏꯅ ꯃꯦꯁꯦꯁ ꯊꯥꯕ ꯐꯪꯉꯦ ꯃꯦꯁꯦꯁ ꯊꯥꯕ ꯄꯥꯎ ꯐꯥꯎꯅꯕ ꯈꯛꯇ ꯅꯠꯇꯅ ꯑꯩꯈꯣꯏꯅ ꯁꯛꯀ ꯁꯛꯀ ꯎꯟꯅꯔꯒ ꯑꯩꯈꯣꯏ ꯃꯥꯏ ꯃꯥꯏ ꯎꯟꯅꯔꯒ ꯋꯥꯔꯤ ꯁꯥꯟꯅꯕꯁꯨ ꯐꯪꯉꯦ ꯏꯁꯃꯥꯔꯠ ꯐꯣꯟ ꯊꯣꯛꯂꯛꯄꯗꯒꯤ ꯑꯩꯈꯣꯏꯅ ꯍꯧꯖꯤꯛ ꯈꯨꯅꯥꯏ ꯑꯁꯤꯗ ꯆꯥꯎꯈꯠꯂꯤꯕ ꯃꯤ ꯃꯤꯅ ꯀꯔꯤ ꯇꯧꯅꯔꯤ ꯑꯩꯈꯣꯏꯅ ꯀꯔꯤ ꯇꯧꯗꯦ ꯍꯥꯏꯕꯁꯨ ꯂꯣꯏꯅ ꯈꯪꯕ ꯉꯝꯃꯦ ꯑꯗꯨꯗꯒꯤ ꯏꯁꯃꯥꯔꯠ ꯐꯣꯟ ꯍꯥꯏꯁꯦ ꯑꯩꯈꯣꯏꯅ ꯈꯪꯕ ꯃꯇꯝꯗ ꯌꯥꯝꯅ ꯃꯔꯨꯑꯣꯏꯕ ꯄꯣꯠ ꯑꯃ ꯑꯣꯏꯁꯤꯜꯂꯛꯑꯦ ꯍꯧꯖꯤꯛꯀꯤ ꯃꯇꯝꯗ ꯏꯁꯃꯥꯔꯠ ꯐꯣꯟ ꯄꯥꯏꯗꯕ ꯃꯤ ꯑꯃꯇꯅ ꯃꯤ ꯑꯃꯠꯇ ꯍꯧꯖꯤꯛ ꯂꯩꯁꯤꯜꯂꯛꯇ꯭ꯔꯦ ꯏꯁꯃꯥꯔꯠ ꯐꯣꯟ ꯊꯣꯔꯛꯄꯗꯒꯤ ꯑꯩꯈꯣꯏꯅ ꯈꯪꯉꯝꯗꯕ ꯎꯔꯝꯗꯕ ꯑꯗꯒꯤ ꯇꯥꯔꯝꯗꯕ ꯃꯌꯥꯝ ꯑꯃꯁꯨ ꯇꯥꯕ ꯐꯪꯉꯦ ꯑꯇꯣꯞꯄ ꯂꯝꯗ ꯑꯩꯈꯣꯏꯅ ꯃꯤꯠꯅ ꯈꯣꯡꯅ ꯎꯗꯕ ꯃꯐꯝꯗ ꯂꯩꯕ ꯃꯤ ꯑꯣꯏ ꯇꯥꯔꯁꯨ ꯑꯩꯈꯣꯏꯅ ꯏꯁꯃꯥꯔꯠ ꯐꯣꯟꯒꯤ ꯃꯇꯦꯡꯗꯒꯤ ꯂꯣꯏꯅ ꯎꯕ ꯋꯥꯔꯤ ꯁꯥꯕ ꯂꯣꯏꯅ ꯐꯪꯉꯦ ꯆꯥꯎꯈꯠꯄꯒꯤ ꯂꯝꯕꯤꯗ ꯍꯥꯏꯔꯒꯗꯤ ꯏꯁꯃꯥꯔꯠ ꯐꯣꯟꯁꯤ ꯌꯥꯝꯅ ꯆꯥꯎꯈꯠꯂꯦ ꯏꯁꯃꯥꯔꯠ ꯐꯣꯟ ꯄꯥꯏꯕꯗꯒꯤ ꯑꯩꯈꯣꯏ ꯃꯤꯑꯣꯏꯕꯒꯤ ꯀꯣꯛ ꯑꯗꯒꯤ ꯏꯟꯇꯂꯤꯖꯦꯟ ꯌꯥꯝꯅ ꯑꯣꯏꯕ ꯍꯦꯟꯒꯠꯂꯛꯑꯦ ꯃꯔꯨꯑꯣꯏꯅ ꯍꯥꯏꯕ ꯃꯇꯝꯗ ꯑꯩꯈꯣꯏꯅ ꯑꯩꯈꯣꯏꯒꯤ ꯏꯃꯥ ꯑꯃꯗꯤ ꯕꯕꯥ ꯑꯩꯈꯣꯏꯒꯤ ꯐꯦꯃꯤꯂꯤ ꯑꯩꯈꯣꯏ ꯐꯦꯃꯤꯂꯤ ꯃꯌꯥꯝ ꯑꯃꯁꯦ ꯃꯄꯥꯟꯂꯝꯗ ꯂꯩꯕ ꯃꯇꯝꯗ ꯑꯩꯈꯣꯏꯅ ꯃꯤꯠꯅ ꯈꯣꯡꯅ ꯎꯅꯤꯡꯕ ꯃꯇꯝꯗ ꯍꯦꯛꯇ ꯎꯕ ꯐꯪꯗꯦ ꯎꯕ ꯐꯪꯗ꯭ꯔꯕꯅꯤꯅ ꯊꯃꯣꯏꯗꯁꯨ ꯋꯥꯏ ꯑꯗꯨꯅ ꯑꯩꯈꯣꯏꯅ ꯑꯩꯈꯣꯏꯒꯤ ꯏꯁꯃꯥꯔꯠ ꯐꯣꯟꯒꯤ ꯃꯇꯦꯡꯗꯒꯤ ꯃꯥꯏꯒ ꯃꯥꯏꯒ ꯎꯟꯅꯔꯒ ꯍꯧꯖꯤꯛ ꯈꯨꯗꯛꯇ ꯑꯗꯨꯝ ꯋꯥꯔꯤ ꯁꯥꯕ ꯐꯪꯉꯦ ꯃꯣꯏꯒꯤ ꯑꯗꯨ ꯋꯥꯔꯤ ꯁꯥꯕ ꯐꯪꯉꯦ ꯑꯗꯨꯗꯒꯤ ꯁꯛ ꯎꯕꯁꯨ ꯐꯪꯉꯦ ꯑꯩꯈꯣꯏꯅ ꯄꯥꯝꯕ ꯄꯣꯠ ꯑꯣꯏ ꯇꯥꯔꯒꯁꯨ ꯃꯣꯏꯅ ꯐꯣꯇꯣ ꯊꯥꯔꯛꯄ ꯅꯠꯇ꯭ꯔꯒꯁꯨ ꯑꯩꯈꯣꯏꯅ ꯈꯨꯗꯛꯇ ꯎꯔꯒ ꯐꯣꯟꯗ ꯎꯔꯒ ꯑꯗꯨꯝ ꯂꯩꯅꯕꯁꯨ ꯑꯗꯨꯝ ꯌꯥꯔꯦ ꯁꯤ ꯏꯁꯃꯥꯔꯠ ꯐꯣꯟ ꯄꯥꯏꯕꯒꯤ ꯀꯥꯟꯅꯕ ꯍꯥꯏꯔꯒꯗꯤ ꯃꯁꯤꯅꯤ